ꯀꯣꯚꯤꯠ ꯂꯣꯛꯗꯥꯎꯟ ꯃꯇꯝꯗ ꯁ꯭ꯀꯨꯜꯗ ꯇꯝꯂꯤꯕ ꯑꯉꯥꯡꯁꯤꯡꯅ ꯁ꯭ꯀꯨꯜ ꯀꯥꯕ ꯌꯥꯗꯕꯗꯒꯤ ꯑꯆꯧꯕ ꯃꯥꯏꯌꯣꯛꯅꯕ ꯑꯗꯣ ꯃꯣꯕꯥꯏꯜ ꯐꯣꯟꯒꯤ ꯃꯇꯨꯡꯅ ꯃꯇꯦꯡꯅ ꯀꯥꯟꯅꯕ ꯈꯔ ꯄꯤ ꯑꯩꯈꯣꯏꯅ ꯃꯈꯣꯏꯅ ꯒꯨꯒꯜ ꯃꯤꯠ ꯑꯃꯁꯨꯡ ꯖꯨꯝꯒꯤ ꯃꯇꯦꯡꯅ ꯑꯣꯟꯂꯥꯏꯟ ꯀ꯭ꯂꯥꯁ ꯇꯧꯍꯜꯂꯤ ꯃꯁꯤꯅ ꯃꯍꯩꯔꯣꯏꯁꯤꯡꯗ ꯐꯦꯁ ꯇꯨ ꯐꯦꯁ ꯎꯅꯔꯒ ꯂꯥꯏꯔꯤꯛ ꯇꯝꯕꯒꯤ ꯈꯨꯗꯣꯡꯆꯥꯕ ꯑꯗꯨ ꯐꯪꯍꯜꯂꯤ ꯐꯤꯖꯤꯀꯦꯜꯂꯤ ꯅꯛꯅ ꯂꯩꯅꯔꯒ ꯐꯪꯕ ꯈꯨꯗꯣꯡ ꯆꯥꯕ ꯑꯗꯨꯃꯛ ꯐꯪꯗ꯭ꯔꯒꯁꯨ ꯑꯣꯖꯥꯅ ꯇꯥꯛꯂꯤꯕ ꯆꯦꯞꯇꯔ ꯑꯣꯖꯥꯅ ꯇꯥꯛꯂꯤꯕ ꯂꯥꯏꯔꯤꯛ ꯑꯗꯨꯗꯤ ꯑꯉꯥꯡ ꯈꯨꯗꯤꯡꯃꯛꯇ ꯌꯧꯍꯟꯕ ꯉꯝꯃꯤ ꯃꯁꯤꯅ ꯀꯣꯚꯤꯠ ꯂꯣꯛꯗꯥꯎꯟꯒꯤ ꯃꯔꯛꯇ ꯂꯩꯔꯤꯕ ꯑꯃꯒ ꯑꯃꯒ ꯅꯛꯁꯤꯟꯅꯕ ꯌꯥꯗꯕꯒꯤ ꯆꯠꯅ ꯆꯠꯅ ꯀꯥꯡꯂꯣꯟ ꯑꯗꯨ ꯉꯥꯛꯇꯨꯅ ꯑꯩꯈꯣꯏꯅ ꯃꯣꯕꯥꯏꯜ ꯐꯣꯟꯒꯤ ꯈꯨꯗꯣꯡ ꯆꯥꯕ ꯐꯪꯕꯅꯤ